ꯃꯦꯒꯥꯖꯤꯟꯒꯨꯝꯕꯗꯤ ꯀꯌꯥ ꯄꯥꯗ꯭ꯔꯦ ꯍꯧꯖꯤꯛꯀꯤ ꯃꯇꯝꯗ ꯆꯥꯎꯈꯠꯄꯒꯤ ꯃꯇꯨꯡꯏꯟꯅ ꯚ꯭ꯂꯣꯛꯁꯀꯨꯝꯕ ꯄꯥꯎꯆꯦꯒꯨꯝꯕ ꯑꯣꯏꯅ ꯑꯌꯥꯝꯕꯅ ꯌꯦꯡꯉꯦ ꯚ꯭ꯂꯣꯛꯁꯀꯨꯝꯕꯗꯅ ꯑꯇꯣꯞꯄ ꯀꯟꯇ꯭ꯔꯤ ꯑꯩꯅ ꯁꯨꯡꯆꯠ ꯆꯠꯇ꯭ꯔꯤꯕ ꯀꯟꯇ꯭ꯔꯤꯗ ꯀꯔꯤ ꯊꯣꯛꯏ ꯀꯔꯝꯍꯥꯏꯅ ꯆꯠꯀꯅꯤ ꯀꯔꯤ ꯀꯔꯤ ꯁꯤꯖꯤꯟꯅꯩ ꯍꯥꯏꯕ ꯑꯁꯤꯅꯆꯤꯡꯕ ꯑꯇꯣꯞ ꯑꯇꯣꯞꯄꯗ ꯀꯔꯤ ꯆꯥꯔꯤ ꯁꯤꯒꯨꯝꯕ ꯃꯌꯥꯝ ꯌꯦꯡꯉꯦ ꯑꯗꯨꯒ ꯄꯥꯎꯆꯦꯗꯒꯤꯗꯤ ꯖꯣꯞꯀꯤ ꯑꯣꯏꯕ ꯑꯇꯣꯞ ꯑꯇꯣꯞꯄ ꯂꯝꯗ ꯀꯩ ꯏꯔꯥꯡ ꯊꯣꯛꯏ ꯀꯔꯝꯕ ꯃꯑꯣꯡꯗ ꯂꯩ ꯍꯥꯏꯕꯅꯆꯤꯡꯕ ꯏꯟꯇꯔꯅꯦꯠ ꯌꯥꯗꯕ ꯃꯇꯝꯗꯁꯨ ꯑꯗꯨꯝ ꯄꯥꯎꯆꯦꯗꯒꯤ ꯐꯪꯉꯦ ꯑꯩꯈꯣꯏꯅ ꯌꯥꯝ ꯂꯥꯏꯅ ꯑꯇꯣꯞꯄ ꯀꯟꯇ꯭ꯔꯤꯗ ꯆꯠꯂꯨꯗ꯭ꯔꯒꯁꯨ ꯄꯥꯎꯆꯦꯗꯒꯤ ꯑꯗꯨꯝ ꯌꯦꯡꯕ ꯌꯥꯔꯦ